ꯑꯥ ꯍꯣ ꯍꯣ ꯅꯪꯒꯤꯁꯦ ꯑꯁꯤ ꯑꯣ ꯑꯣ ꯑꯩꯈꯣꯏꯗꯣ ꯑꯁꯤ ꯀꯩꯅꯣ ꯐꯥꯎꯗ ꯆꯠꯂꯨꯁꯦ ꯇꯦꯂꯤꯄꯇꯤ ꯐꯥꯎꯗ ꯊꯣꯛꯂꯛꯑꯣꯀꯣ ꯑꯧ ꯑꯩꯗꯣ ꯄꯥꯔꯀꯤꯡꯗ ꯉꯥꯏꯔꯒ ꯂꯩꯔꯦ ꯅꯪ ꯀꯥꯏꯗ ꯂꯩꯔꯤꯒꯦ ꯑꯣ ꯂꯥꯛꯑꯣ ꯂꯥꯛꯑꯣ ꯑꯗꯨꯗꯤ ꯑꯣ ꯎꯔꯦ ꯎꯔꯦ ꯎꯔꯦ ꯂꯥꯛꯑꯣ ꯂꯥꯛꯑꯣ ꯆꯠꯁꯤ ꯂꯥꯛꯑꯣ ꯆꯠꯁꯤ ꯂꯥꯛꯑꯣ ꯑꯗꯨꯗꯤ ꯎꯝ ꯑꯥ ꯃꯤ ꯌꯥꯎꯔꯁꯨ ꯑꯗꯨꯝ ꯅꯪ ꯑꯣ ꯅꯪꯗꯣ ꯃꯤ ꯌꯥꯎꯔꯁꯨ ꯑꯩ ꯑꯗꯨꯝ ꯇꯣꯡꯕ ꯌꯥꯗꯣꯏꯕ ꯅꯠꯇ꯭ꯔꯣ ꯅꯪꯗꯣ ꯃꯤ ꯌꯥꯎꯔꯤꯕꯅꯤꯅ ꯑꯣ ꯌꯥꯏ ꯌꯥꯏ ꯂꯥꯛꯑꯣ ꯂꯥꯛꯑꯣ ꯆꯠꯁꯤ ꯂꯥꯛꯑꯣ ꯑꯗꯨꯗꯤ ꯎꯝ ꯆꯠꯃꯤꯟꯅꯔꯁꯤ ꯀꯩꯁꯨ ꯀꯥꯏꯗ꯭ꯔꯒꯗꯤ ꯃꯤꯗꯨꯗꯁꯨ ꯍꯥꯏꯔꯣ ꯎꯝ ꯑꯥ ꯍꯣ ꯍꯥꯞꯆꯤꯜꯂꯣ ꯍꯥꯞꯆꯤꯜꯂꯣ ꯃꯥꯗꯣ ꯂꯝꯕꯤ ꯃꯥꯟꯅꯔꯗꯤ ꯎꯝ ꯎꯝ ꯎꯝ ꯑꯣ ꯐꯔꯦ ꯐꯔꯦ ꯊꯝꯃꯦ ꯊꯝꯃꯦ ꯎꯝ